ꯑꯩꯅ ꯅꯨꯃꯤꯠ ꯈꯨꯗꯤꯡꯒꯤ ꯁꯤꯖꯤꯟꯅꯕ ꯁꯣꯁꯦꯜ ꯃꯦꯗꯤꯌꯥꯒꯤ ꯄ꯭ꯂꯦꯠꯐ꯭ꯣꯔꯝ ꯈꯔ ꯍꯥꯏꯔꯒꯗꯤ ꯌꯨꯇ꯭ꯌꯨꯞ ꯐꯦꯁꯕꯨꯛ ꯋꯥꯠꯆꯦꯞ ꯏꯟꯁꯇꯥꯒ꯭ꯔꯥꯝ ꯇꯦꯂꯤꯒ꯭ꯔꯥꯝ ꯁ꯭ꯅꯦꯞꯆꯦꯠ ꯇ꯭ꯋꯤꯇꯔ ꯑꯁꯤꯅꯆꯤꯡꯕꯅꯤ ꯍꯥꯏꯔꯤꯕ ꯁꯣꯁꯦꯜ ꯃꯦꯗꯤꯌꯥ ꯑꯦꯞꯁꯤꯡ ꯑꯁꯤꯅ ꯑꯩꯉꯣꯟꯗ ꯌꯥꯝꯅ ꯀꯥꯟꯅꯕ ꯄꯤ ꯑꯩꯅ ꯀꯔꯤꯒꯨꯝꯕ ꯅꯤꯎꯁ ꯍꯥꯏꯕꯗꯤ ꯅꯣꯡꯃꯒꯤ ꯑꯣꯏꯕ ꯊꯣꯛꯈꯤꯕ ꯊꯧꯗꯣꯛ ꯋꯥꯊꯣꯛꯁꯤꯡꯒꯤ ꯑꯣꯏꯕ ꯄꯥꯎꯁꯤꯡ ꯑꯩꯅ ꯁꯣꯁꯦꯜ ꯃꯦꯗꯤꯌꯥ ꯄ꯭ꯂꯦꯠꯐ꯭ꯣꯔꯝꯁꯤꯡꯗꯒꯤ ꯐꯪꯕ ꯉꯝꯃꯤ ꯃꯁꯤꯃꯛꯅ ꯃꯔꯝ ꯑꯣꯏꯔꯒ ꯑꯩꯅ ꯈꯕꯔ ꯄꯥꯕꯒꯤ ꯗꯔꯀꯥꯔ ꯑꯣꯏꯗꯦ ꯑꯗꯨꯝ ꯐꯣꯟꯗꯒꯤꯁꯨ ꯁꯣꯁꯦꯟ ꯃꯦꯗꯤꯌꯥ ꯄ꯭ꯂꯦꯠꯐ꯭ꯣꯔꯝꯁꯤꯡꯗ ꯑꯗꯨꯃꯛ ꯐꯪꯏ ꯑꯃꯗꯤ ꯑꯩꯒꯤ ꯃꯔꯨꯞ ꯃꯄꯥꯡꯁꯤꯡꯒ ꯄꯥꯎ ꯐꯥꯎꯅꯕ ꯃꯇꯝꯗ ꯁꯣꯁꯦꯜ ꯃꯦꯗꯤꯌꯥ ꯄ꯭ꯂꯦꯠꯐ꯭ꯣꯔꯝ ꯁꯝꯅ ꯍꯥꯏꯔꯕꯗ ꯋꯥꯠꯁꯑꯦꯞ ꯏꯟꯁꯇꯥꯒ꯭ꯔꯥꯝ ꯇ꯭ꯋꯤꯇꯔ ꯁ꯭ꯅꯦꯞꯆꯦꯠ ꯃꯈꯣꯏꯁꯤꯗ ꯐꯣꯟ ꯇꯧꯕ ꯑꯃꯗꯤ ꯃꯦꯁꯦꯁ ꯊꯥꯕ ꯋꯥꯔꯤ ꯁꯥꯟꯅꯕ ꯌꯥꯏ ꯑꯃꯗꯤ ꯃꯈꯣꯏ ꯈꯛꯇꯪꯗ ꯅꯠꯇꯅ ꯇꯣꯡꯉꯥꯟ ꯇꯣꯡꯉꯥꯟꯕ ꯀꯟꯇ꯭ꯔꯤ ꯑꯇꯣꯞꯄ ꯂꯝꯗ ꯂꯩꯔꯤꯕ ꯏꯃꯥꯟꯅꯕ ꯑꯊꯥꯞꯄꯗ ꯂꯩꯕ ꯏꯃꯥꯟꯅꯕ ꯃꯈꯣꯏꯒ ꯗꯥꯏꯔꯦꯛ ꯑꯣꯏꯅ ꯐꯣꯟ ꯇꯧꯕ ꯌꯥꯗ꯭ꯔꯒꯁꯨ ꯏꯟꯁꯇꯥꯒ꯭ꯔꯥꯝꯗ ꯇꯧꯕꯗꯤ ꯌꯥꯏ ꯑꯁꯤꯒꯨꯝꯅ ꯌꯥꯝꯅ ꯀꯥꯟꯅꯕ ꯑꯣꯏ ꯑꯩꯒꯤ ꯃꯔꯨꯞ ꯃꯄꯥꯡꯁꯤꯡꯒ ꯄꯥꯎ ꯐꯥꯎꯅꯕ ꯑꯗꯨꯗꯒꯤ ꯒꯨꯒꯜ ꯑꯩꯅ ꯍꯥꯏꯔꯤꯕ ꯒꯨꯒꯜ ꯍꯥꯏꯔꯤꯕ ꯄ꯭ꯂꯦꯠꯐ꯭ꯣꯔꯝ ꯑꯁꯤꯁꯨ ꯌꯥꯝꯅ ꯆꯥꯎꯕ ꯌꯥꯝꯅ ꯀꯥꯟꯅꯕ ꯑꯗꯨꯒꯨꯝꯂꯕ ꯄ꯭ꯂꯦꯠꯐ꯭ꯣꯔꯝ ꯑꯃꯅꯤ ꯃꯁꯤꯒꯤ ꯄ꯭ꯂꯦꯠꯐ꯭ꯣꯔꯝ ꯑꯁꯤꯗ ꯑꯩꯅ ꯀꯔꯤꯒꯨꯝꯕ ꯗꯥꯎꯠ ꯑꯃ ꯁꯝꯅ ꯍꯥꯏꯕꯗ ꯋꯥꯔꯠ ꯃꯤꯅꯤꯡꯒꯨꯝꯕ ꯌꯦꯡꯕ ꯃꯇꯝꯗ ꯒꯨꯒꯜ ꯍꯥꯏꯔꯤꯕ ꯑꯦꯞ ꯑꯁꯤ ꯁꯤꯖꯤꯟꯅꯩ ꯒꯨꯒꯜꯇ ꯅꯠꯇꯅ ꯌꯨꯇ꯭ꯌꯨꯞꯁꯨ ꯁꯤꯖꯤꯟꯅꯩ ꯑꯩꯅ ꯀꯔꯤꯒꯨꯝꯕ ꯚꯤꯊꯤꯑꯣ ꯂꯦꯛꯆꯔ ꯑꯃ ꯁꯝꯅ ꯍꯥꯏꯔꯕꯗ ꯑꯦꯛꯁꯄ꯭ꯂꯦꯟꯅꯦꯁꯟꯒꯨꯝꯕ ꯌꯨꯇ꯭ꯌꯨꯞꯇ ꯌꯦꯡꯏ ꯑꯗꯨꯗꯒꯤ ꯑꯩꯒꯤ ꯐ꯭ꯔꯦꯟ ꯁꯔꯀꯜꯁꯤꯡ ꯀꯟꯅꯦꯛ ꯇꯧꯕ ꯑꯦꯞ ꯍꯥꯏꯔꯒꯅ ꯐꯦꯁꯕꯨꯛ ꯃꯔꯨ ꯑꯣꯏꯅ ꯐꯦꯁꯕꯨꯛꯅ ꯑꯩꯒꯤ ꯃꯔꯨꯞ ꯃꯄꯥꯡꯁꯤꯡꯒ ꯌꯥꯝꯅ ꯀ꯭ꯂꯣꯁ ꯑꯣꯏꯅ ꯂꯩꯍꯟꯕ ꯉꯝꯃꯤ ꯐꯦꯁꯕꯨꯛ ꯍꯥꯏꯔꯤꯕ ꯑꯦꯞ ꯑꯁꯤꯅ ꯑꯃꯗꯤ ꯇꯣꯡꯉꯥꯟ ꯇꯣꯡꯉꯥꯟꯕ ꯑꯦꯞ ꯁ꯭ꯅꯦꯞꯆꯦꯠꯀꯨꯝꯕ ꯑꯗꯨꯗꯒꯤ ꯇ꯭ꯋꯤꯇꯔꯒꯨꯝꯕꯅ ꯑꯩꯒꯤ ꯑꯅꯧ ꯑꯅꯧꯕ ꯏꯃꯥꯟꯅꯕ ꯃꯄꯥꯟꯂꯝꯒꯤ ꯑꯣꯏꯕ ꯈꯪꯅꯕ ꯉꯝꯃꯤ ꯃꯈꯣꯏꯒ ꯄꯥꯎ ꯐꯥꯎꯗꯣꯛ ꯐꯥꯎꯖꯤꯟ ꯇꯧꯕ ꯉꯝꯃꯤ ꯃꯈꯣꯏ ꯑꯊꯥꯞ ꯑꯊꯥꯞꯄꯗ ꯂꯩꯈ꯭ꯔꯕ ꯑꯇꯣꯞꯄ ꯀꯟꯇ꯭ꯔꯤ ꯑꯥꯎꯠꯁꯥꯏꯠ ꯏꯟꯗꯤꯌꯥꯗ ꯂꯩꯕ ꯏꯃꯥꯟꯅꯕꯁꯤꯡꯒꯁꯨ ꯃꯔꯨꯞ ꯃꯄꯥꯡ ꯁꯥꯟꯅꯩ ꯑꯩꯅ ꯍꯥꯏꯔꯤꯕ ꯁ꯭ꯅꯦꯞꯆꯦꯠ ꯇ꯭ꯋꯤꯇꯔ ꯏꯟꯁꯇꯥꯒ꯭ꯔꯥꯝ ꯍꯥꯏꯔꯤꯕ ꯃꯈꯜꯒꯤ ꯄ꯭ꯂꯦꯠꯐ꯭ꯣꯔꯝ ꯑꯍꯨꯝ ꯑꯁꯤꯅꯆꯤꯡꯕꯗ